ꯑꯩꯈꯣꯏꯒꯤ ꯊꯧꯕꯥꯜ ꯖꯤꯂꯥꯗ ꯑꯩꯈꯣꯏꯒꯤ ꯊꯣꯛꯂꯤꯕ ꯀꯜꯆꯔꯦꯜ ꯑꯩꯈꯣꯏꯒꯤ ꯀꯜꯆꯔꯒꯤ ꯍꯥꯏꯔꯕꯗꯤ ꯑꯩꯈꯣꯏꯒꯤ ꯃꯨꯁꯂꯤꯝꯒꯤ ꯑꯣꯏꯅ ꯑꯩꯈꯣꯏ ꯃꯨꯁꯂꯤꯝꯒꯤ ꯑꯣꯏꯅ ꯍꯥꯏꯔꯕꯗ ꯁꯨꯃꯥꯏꯅ ꯇꯧꯕꯅꯦ ꯑꯩꯈꯣꯏꯒꯤ ꯊꯧꯗꯣꯛ ꯑꯃ ꯊꯣꯛꯄꯒꯤ ꯃꯇꯥꯡꯗ ꯍꯥꯏꯗꯤ ꯑꯩꯈꯣꯏ ꯂꯨꯍꯣꯡꯕꯒꯤ ꯃꯇꯥꯡꯗ ꯍꯥꯏꯔꯒꯁꯨ ꯑꯩꯈꯣꯏꯒꯤ ꯂꯨꯍꯣꯡꯕꯒꯤ ꯂꯨꯍꯣꯡꯒꯗꯧꯔꯤꯕ ꯏꯃꯨꯡꯗꯨꯒꯤ ꯑꯣꯏꯅ ꯂꯨꯍꯣꯡꯒꯗꯧꯔꯤꯕ ꯏꯃꯨꯡꯗꯨꯒꯤ ꯃꯤꯅ ꯑꯩꯈꯣꯏꯒꯤ ꯕꯥꯔꯇꯣꯟ ꯄꯤꯗꯅ ꯃꯌꯥꯝ ꯕꯥꯔꯇꯣꯟ ꯍꯥꯏꯗꯅ ꯑꯩꯈꯣꯏꯒꯤ ꯂꯨꯍꯣꯡꯒꯗꯧꯔꯤꯕ ꯏꯃꯨꯡꯗꯨꯒꯤ ꯆꯥꯛꯁꯨ ꯁꯤꯟꯒꯅꯤ ꯑꯗꯨꯗꯒꯤ ꯃꯣꯏ ꯕꯣꯔ ꯁꯥꯟꯕꯅꯁꯨ ꯑꯩꯈꯣꯏꯒꯤ ꯂꯩꯕ ꯑꯗꯣ ꯆꯥꯛ ꯕꯥꯔꯇꯣꯟꯁꯦ ꯄꯤꯔꯨꯔꯕ ꯃꯇꯨꯡꯗ ꯑꯩꯈꯣꯏꯒꯤ ꯅꯨꯃꯤꯠꯇꯨꯗꯗꯤ ꯂꯨꯍꯣꯡꯒꯗꯧꯔꯤꯕ ꯅꯨꯃꯤꯠꯇꯨꯒꯤ ꯃꯃꯥꯡꯗ ꯕꯥꯔꯇꯣꯟ ꯄꯤꯅꯤ ꯍꯥꯟꯅ ꯑꯗꯨꯒ ꯂꯨꯍꯣꯡꯒꯗꯕ ꯅꯨꯃꯤꯠꯁꯤꯗ ꯑꯩꯈꯣꯏꯒꯤ ꯄꯨꯡ ꯃꯥꯄꯟ ꯇꯔꯥ ꯁꯨꯃꯥꯏꯅ ꯆꯥꯛ ꯑꯩꯈꯣꯏ ꯆꯥꯛ ꯄ꯭ꯔꯣꯒ꯭ꯔꯥꯝ ꯑꯃ ꯁꯤꯜꯂꯅꯤ ꯑꯗꯨ ꯂꯣꯏꯔꯒ ꯑꯃꯨꯛꯀ ꯆꯥꯛ ꯆꯥꯕꯁꯤ ꯂꯣꯁꯤꯜꯂꯒ ꯑꯩꯈꯣꯏꯒꯤ ꯏꯃꯨꯡꯗꯨꯒꯤ ꯑꯣꯏꯔꯒꯁꯨ ꯃꯤ ꯑꯃꯅ ꯏꯃꯨꯡ ꯃꯅꯨꯡꯒꯤ ꯑꯣꯏꯔꯤꯕ ꯃꯤ ꯑꯃꯅ ꯑꯣꯏꯔꯒꯁꯨ ꯑꯩꯈꯣꯏꯒꯤ ꯆꯥꯔꯤꯉꯩ ꯃꯅꯨꯡꯗꯨꯗ ꯑꯩꯈꯣꯏꯒꯤ ꯕꯣꯔꯗꯣ ꯁꯨꯃꯥꯏꯅ ꯄꯨꯡ ꯁꯨꯛꯇ ꯁꯥꯟꯒꯅꯤ ꯁꯤꯃꯨꯛꯇ ꯁꯥꯟꯒꯅꯤ ꯍꯥꯏꯕꯒꯤ ꯋꯥ ꯑꯃ ꯍꯥꯏꯔꯛꯀꯅꯤ ꯑꯗꯨꯗꯨꯅ ꯃꯌꯥꯝꯗꯨ ꯄꯨꯜꯂꯞ ꯂꯥꯛꯄꯤꯌꯣ ꯈꯣꯠꯄꯤꯌꯣꯅꯁꯨ ꯍꯥꯏꯔꯅꯤ ꯑꯗꯨꯒ ꯃꯌꯥꯝꯗꯨꯅꯁꯨ ꯂꯥꯛꯀꯅꯤ ꯂꯥꯛꯄ ꯂꯥꯛꯄ ꯈꯣꯠꯄ ꯑꯗꯨꯝ ꯇꯧꯋꯦ ꯑꯗꯨꯃꯥꯏꯅ ꯍꯥꯏ